ꯐꯔꯇꯤꯂꯥꯏꯖꯔꯁꯤꯡ ꯑꯁꯤ ꯌꯨꯝꯗ ꯌꯥꯝꯅ ꯂꯥꯏꯅ ꯐꯪꯍꯟꯕ ꯉꯝꯕꯁꯤ ꯑꯍꯥꯟꯕꯒꯤ ꯈꯨꯗꯣꯡꯆꯥꯗꯕ ꯃꯦꯊꯠ ꯑꯃꯗꯤ ꯗꯤꯀꯝꯄꯣꯖꯤꯁꯟ ꯃꯍꯥꯛꯀꯤ ꯏꯟꯒꯤꯗ꯭ꯔꯦꯟꯁꯤꯡꯅ ꯚꯤꯖꯤꯇꯦꯕꯜ ꯏꯁꯀ꯭ꯔꯥꯞ ꯐ꯭ꯔꯨꯏꯠ ꯄꯤꯜꯁ ꯀꯣꯐꯤ ꯒ꯭ꯔꯥꯎꯟ ꯑꯦꯛꯁ ꯁꯦꯜꯁ ꯒ꯭ꯔꯥꯁ ꯀ꯭ꯂꯤꯞꯄꯔꯁ ꯂꯤꯞꯁ ꯑꯃꯁꯨꯡ ꯏꯁꯃꯣꯜ ꯇ꯭ꯋꯤꯡꯁ ꯍꯥꯏꯕꯁꯤꯡꯁꯤꯗꯒꯤ ꯗꯤꯀꯝꯄꯣꯖꯤꯁꯟꯒꯤ ꯃꯆꯤꯟꯖꯥꯛꯁꯤꯡ ꯐꯪꯒꯅꯤ ꯑꯅꯤꯁꯨꯕꯗ ꯂꯐꯣꯏꯒꯤ ꯃꯀꯨ ꯑꯩꯈꯣꯏꯅ ꯆꯥꯊꯣꯛꯈꯤꯕ ꯆꯥꯈ꯭ꯔꯕꯁꯤꯡꯒꯤ ꯂꯐꯣꯏꯒꯤ ꯃꯀꯨꯁꯤꯡ ꯑꯗꯨ ꯄꯠꯊ ꯄꯨꯝꯊꯔꯛꯄ ꯃꯇꯝꯗ ꯑꯗꯨꯛꯀꯤ ꯃꯇꯤꯛ ꯄꯣꯇꯥꯁꯤꯌꯝ ꯀꯦꯜꯁꯤꯌꯝ ꯐꯪꯉꯤ ꯑꯗꯨꯒꯤ ꯃꯇꯨꯡꯏꯟꯅ ꯑꯦꯛ ꯁꯦꯜꯁ ꯍꯥꯏꯕꯁꯤꯁꯨ ꯆꯞ ꯃꯥꯟꯅꯕ ꯊꯧꯑꯣꯡꯗ ꯑꯩꯈꯣꯏꯒꯤ ꯐꯔꯇꯤꯂꯥꯏꯖꯔꯁꯤꯡ ꯑꯩꯈꯣꯏꯅ ꯁꯦꯝꯀꯠꯄ ꯌꯣꯛꯈꯠꯄ ꯑꯣꯔ ꯅꯠꯇ꯭ꯔꯒꯅ ꯍꯣꯝ ꯃꯦꯠ ꯐꯔꯇꯤꯂꯥꯏꯖꯔꯁꯤꯡ ꯑꯁꯤ ꯌꯣꯛꯈꯠꯄ ꯉꯝꯃꯤ ꯑꯦꯛ ꯁꯦꯜꯗꯒꯤ ꯀꯦꯜꯁꯤꯌꯝ ꯐꯥꯎꯕ ꯐꯪꯕꯒꯤ ꯉꯝꯕꯒꯤ ꯑꯋꯥꯡꯕ ꯈꯨꯗꯣꯡꯆꯥꯕ ꯂꯩ ꯂꯣꯏꯅ ꯂꯣꯏꯅꯅ ꯌꯥꯝꯅ ꯑꯆꯧꯕ